ꯍꯜꯂꯣ ꯑꯥ ꯍꯥꯏꯕꯤꯌꯨ

ꯑꯥꯎ ꯃꯥꯅꯦ ꯍꯥꯏꯕꯤꯌꯨ ꯄꯨꯂꯤꯁ ꯏꯁꯇꯦꯁꯟ ꯃꯣꯔꯦ ꯄꯨꯂꯤꯁ ꯏꯁꯇꯦꯁꯟꯅꯦ ꯍꯥꯏꯕꯤꯌꯨ

ꯑꯣ ꯑꯗꯣ ꯒꯥꯔꯤ ꯑꯁꯤ ꯃꯥꯡꯈ꯭ꯔꯦ ꯍꯥꯏꯕꯁꯦ ꯀꯟꯐꯔꯝꯃꯦꯁꯟ ꯑꯣꯏꯕ꯭ꯔꯣ ꯀꯟꯐꯔꯝ ꯑꯣꯏꯕ꯭ꯔꯣ

ꯑꯣ ꯑꯣ ꯌꯥꯏ ꯑꯗꯨ ꯑꯣꯏꯔꯗꯤ ꯍꯧꯖꯤꯛ ꯅꯪꯒꯤ ꯃꯥꯡꯈ꯭ꯔꯤꯕ ꯒꯥꯔꯤ ꯑꯁꯤꯒꯤ ꯃꯆꯨ ꯍꯥꯏꯔꯛꯑꯣ ꯀꯔꯤ ꯃꯆꯨꯅꯣ ꯍꯥꯏꯔꯛꯑꯣ ꯑꯣ ꯒꯥꯔꯤꯒꯤ ꯔꯦꯖꯤꯁꯇ꯭ꯔꯦꯁꯟ ꯅꯝꯕꯔꯗꯤ ꯈꯪꯕ꯭ꯔꯥ ꯑꯣꯀꯦ ꯑꯣꯀꯦ ꯑꯗꯨ ꯑꯣꯏꯗꯤ ꯑꯦꯞ ꯑꯥꯏ ꯑꯥꯔ ꯄꯥꯟꯕ ꯍꯥꯏꯕꯁꯤ ꯈꯤꯇꯪ ꯒꯥꯔꯤꯒꯤ ꯗꯣꯀꯨꯃꯦꯟꯁꯟ ꯈꯔꯁꯨ ꯆꯪꯕꯅꯤꯅ ꯍꯌꯦꯡ ꯍꯌꯦꯡꯗꯣ ꯉꯁꯤꯒꯤꯗꯤ ꯑꯣꯐꯤꯁ ꯑꯥꯎꯋꯥꯔꯁꯤ ꯂꯣꯏꯔꯦ ꯑꯗꯨꯅ ꯍꯌꯦꯡꯗꯨ ꯄꯨꯡ ꯃꯥꯄꯜꯗꯒꯤ ꯑꯣꯐꯤꯁ ꯑꯥꯎꯋꯥꯔꯁꯤ ꯍꯧꯗ ꯑꯗꯨꯒ ꯃꯔꯨ ꯑꯣꯏꯕꯆꯦ ꯆꯥꯡ ꯔꯤꯖꯤꯁꯇ꯭ꯔꯦꯁꯟ ꯅꯝꯕꯔ ꯑꯗꯨꯒꯨꯝꯕ ꯗꯣꯀꯨꯃꯦꯟꯁꯤꯡꯗ ꯄꯥꯏꯔꯛꯑꯣ ꯑꯗꯒꯤ ꯁꯤ ꯁꯤ ꯇꯤ ꯚꯤ ꯐꯨꯠꯇꯦꯁꯇꯨꯁꯨ ꯄꯥꯏꯔꯛꯑꯣ ꯑꯗꯨꯒ ꯍꯌꯦꯡꯗꯨ ꯑꯦꯐ ꯑꯥꯏ ꯑꯥꯔꯁꯤ ꯆꯜꯂꯁꯤ ꯑꯥ ꯗꯣꯀꯨꯃꯦꯟꯁꯤꯡ ꯑꯃꯗꯤ ꯁꯤ ꯁꯤ ꯇꯤ ꯚꯤꯒꯤ ꯐꯨꯠꯇꯦꯁꯇꯣ ꯀꯥꯎꯕ ꯌꯥꯗꯦ ꯐꯔꯦ ꯐꯔꯦ ꯑꯗꯨꯗꯤ ꯍꯌꯦꯡꯃꯛ ꯎꯝ ꯉꯥꯏꯈꯣ ꯑꯣꯀꯦ ꯑꯣꯀꯦ ꯋꯦꯜꯀꯝ